ꯑꯩꯈꯣꯏꯅ ꯂꯝꯖꯦꯟ ꯆꯦꯟꯕꯅ ꯑꯩꯒꯤ ꯍꯛꯆꯥꯡꯁꯨ ꯌꯥꯝꯅ ꯅꯨꯡꯉꯥꯏꯍꯜꯂꯤ ꯑꯃꯁꯨꯡ ꯍꯛꯆꯥꯡꯁꯨ ꯌꯥꯝꯅ ꯌꯥꯝꯅ ꯐꯒꯠꯍꯜꯂꯤ ꯑꯗꯨꯅ ꯑꯗꯨꯒ ꯌꯥꯝꯅ ꯀꯟꯅ ꯆꯦꯟꯕ ꯑꯃꯁꯨꯡ ꯌꯥꯝꯅ ꯇꯞꯅ ꯆꯦꯟꯕ ꯃꯇꯝꯗ ꯑꯩꯒꯤ ꯍꯛꯆꯥꯡ ꯍꯛꯆꯥꯡ ꯑꯁꯤ ꯌꯥꯝꯅ ꯅꯨꯡꯉꯥꯏꯍꯟꯕꯁꯨ ꯐꯥꯎꯏ